ꯑꯩꯅ ꯌꯦꯟ ꯉꯥꯅꯨ ꯂꯣꯏꯕ ꯃꯇꯝꯗ ꯑꯩꯒꯤ ꯆꯦꯛꯁꯤꯟ ꯊꯧꯔꯥꯡ ꯂꯧꯈꯠꯄ ꯑꯣꯏꯅ ꯑꯍꯥꯟꯕꯗ ꯑꯩꯒꯤ ꯃꯆꯤꯟꯖꯥꯛ ꯀꯩꯀꯩ ꯄꯤꯖꯕꯁꯤ ꯊꯥꯎ ꯊꯨꯝ ꯌꯥꯎꯕ ꯃꯆꯤꯟꯖꯥꯛ ꯌꯥꯝ ꯀꯟꯅ ꯄꯤꯖꯗꯕ ꯑꯗꯨꯒ ꯂꯣꯏꯅꯅ ꯃꯀꯣꯟꯁꯤ ꯌꯥꯝ ꯇꯣꯏꯅ ꯁꯦꯡꯕ ꯆꯥꯝꯊꯣꯛꯄ ꯃꯀꯣꯟ ꯃꯀꯣꯟꯒꯤ ꯑꯀꯣꯏꯕꯗ ꯂꯩꯕ ꯅꯥꯄꯤꯁꯤꯡꯅ ꯍꯧꯕ ꯃꯇꯝꯗ ꯁꯦꯡꯗꯣꯛꯄ ꯃꯀꯣꯟꯗꯨꯁꯨ ꯂꯨꯅ ꯅꯥꯟꯅ ꯊꯝꯕ ꯑꯃꯁꯨꯡ ꯃꯔꯨ ꯑꯣꯏꯅ ꯉꯥꯅꯨ ꯌꯦꯟ ꯂꯩꯔꯤꯕ ꯑꯩꯒꯤ ꯌꯦꯟ ꯉꯥꯅꯨ ꯂꯩꯔꯤꯕ ꯖꯒꯥꯁꯤ ꯁꯨꯅꯨ ꯒꯨꯝꯕ ꯀꯩꯒꯨꯝꯕ ꯆꯥꯏꯊꯣꯛꯄ ꯂꯥꯏꯅꯥ ꯇꯤꯟꯅꯥ ꯄꯣꯛꯂꯛꯇꯅꯕ ꯃꯔꯨ ꯑꯣꯏꯅ ꯑꯗꯨꯒ ꯂꯣꯏꯅꯅ ꯑꯩꯅ ꯌꯥꯔꯤꯃꯈꯩ ꯌꯦꯟ ꯉꯥꯅꯨꯁꯤ ꯌꯦꯡꯁꯟꯕꯤꯕ ꯃꯣꯏ ꯀꯔꯝ ꯇꯧꯔꯤꯒꯦ ꯀꯃꯥꯏ ꯇꯧꯒꯦ ꯈꯣꯠꯀꯦ ꯍꯥꯏꯕꯗꯣ ꯇꯣꯏꯅ ꯌꯦꯡꯁꯟꯕꯤꯕ ꯑꯃꯁꯨꯡ ꯃꯆꯤꯟꯖꯥꯛ ꯄꯤꯖꯕ ꯃꯇꯝꯗ ꯊꯥꯎ ꯊꯨꯝ ꯌꯥꯎꯕ ꯃꯆꯤꯟꯖꯥꯛ ꯌꯥꯝ ꯇꯣꯏꯅ ꯄꯤꯖꯗꯕ ꯑꯩꯈꯣꯏꯅ ꯑꯁꯦꯝꯕ ꯃꯆꯤꯟꯖꯥꯛ ꯀꯣꯕꯤꯒꯨꯝꯕ ꯀꯩꯗꯧꯕ ꯈꯣꯠꯄ ꯆꯥꯛ ꯑꯣꯏꯔꯒꯁꯨ ꯆꯥꯛ ꯑꯀꯪꯕ ꯒꯨꯝꯕ ꯐꯖꯅ ꯇꯧꯔꯒ ꯆꯦꯡꯀꯨꯞ ꯀꯨꯝꯕ ꯀꯩꯒꯨꯝꯕ ꯇꯧꯔ ꯐꯖꯅ ꯄꯤꯖꯕ ꯑꯗꯨꯒ ꯂꯣꯏꯅ ꯂꯣꯏꯅꯅ ꯑꯩꯒꯤ ꯌꯦꯟ ꯉꯥꯅꯨꯁꯤꯡ ꯅꯥꯔꯛꯇꯅꯕꯒꯤꯗꯃꯛꯇ ꯉꯁꯥꯏꯒꯤ ꯍꯤꯗꯥꯀ ꯂꯥꯡꯊꯛ ꯃꯇꯝ ꯃꯇꯝꯒꯤ ꯍꯤꯗꯥꯛ ꯂꯥꯡꯊꯛ ꯑꯗꯨꯝ ꯕꯦꯇꯅꯔꯤꯒꯤ ꯗꯣꯛꯇꯔ ꯁꯤꯡꯒ ꯇꯥꯟꯅꯔꯒ ꯃꯣꯏꯗ ꯄꯤꯖꯕ ꯌꯥꯕ ꯊꯥꯕ ꯌꯥꯕ ꯕꯤꯇꯥꯃꯤꯟꯒꯨꯝꯕ ꯃꯍꯤ ꯃꯔꯥꯡ ꯑꯗꯨꯝ ꯃꯇꯝ ꯆꯥꯅ ꯊꯥꯕꯤꯕ ꯑꯗꯨꯒ ꯂꯣꯏꯅ ꯂꯣꯏꯅꯅ ꯑꯩꯉꯣꯟꯗ ꯉꯁꯥꯏꯒꯤ ꯍꯤꯗꯥꯛꯁꯤꯡ ꯑꯗꯨ ꯃꯇꯝ ꯆꯥꯅ ꯄꯤꯖꯕ ꯑꯃꯁꯨꯡ ꯅꯨꯡꯗꯥꯡꯗ ꯃꯩ ꯊꯥꯟꯕꯤꯕ ꯑꯃꯁꯨꯡ ꯃꯀꯣꯟꯗꯨ ꯌꯥꯔꯤꯕ ꯃꯈꯩ ꯂꯨꯅ ꯅꯥꯟꯅ ꯊꯝꯅꯕ ꯊꯝꯕꯤꯕ